ꯑꯩꯅ ꯑꯩꯅ ꯍꯥꯏꯗꯤ ꯌꯥꯝꯅ ꯌꯥꯝꯅ ꯄꯥꯝꯖꯕ ꯎꯇꯤ ꯊꯣꯡꯕ ꯆꯥꯒꯦꯝꯄꯣꯝꯕ ꯑꯩ ꯌꯥꯝꯅ ꯄꯥꯝꯖꯩ ꯑꯗꯣ ꯑꯩꯅ ꯍꯦꯛ ꯊꯣꯡꯕ ꯃꯇꯝꯗ ꯍꯥꯏꯗꯤ ꯎꯇꯤꯒꯤ ꯃꯍꯥꯎ ꯆꯥꯒꯦꯝ ꯄꯣꯝꯕꯒꯤ ꯃꯍꯥꯎ ꯑꯁꯦ ꯍꯦꯛꯇ ꯇꯥꯗꯦ ꯑꯗꯩꯗꯨꯗ ꯑꯩꯅ ꯍꯡꯉꯦ

ꯑꯩ ꯌꯥꯝꯅ ꯍꯩꯅꯤꯡꯉꯤ ꯑꯩ ꯌꯥꯝꯅ ꯄꯥꯝꯖꯩ ꯑꯩ ꯀꯃꯥꯏꯅ ꯊꯣꯡꯒꯗꯒꯦ ꯍꯥꯏꯅ ꯑꯩꯈꯣꯏꯒꯤ ꯏꯗꯣꯝꯆꯥ ꯍꯪꯉꯤ ꯑꯩꯒꯤ ꯏꯅꯦꯝꯄꯣꯛ ꯍꯪꯉꯤ ꯑꯗꯨꯗ ꯃꯈꯣꯏ ꯇꯥꯛꯑꯦ ꯁꯣꯗꯥꯕꯥꯏꯒꯞ ꯊꯥꯛꯄꯒꯤ ꯆꯥꯡ ꯑꯩꯅ ꯊꯛꯄꯗ ꯋꯥꯠꯄ ꯑꯗꯒꯤꯗꯤ ꯉꯥ ꯆꯒꯦꯝꯄꯣꯝꯕꯗꯅ ꯊꯥꯛꯀꯗꯕ ꯃꯆꯜ ꯍꯋꯥꯏꯖꯥꯔꯒꯤ ꯆꯥꯡ ꯑꯗꯨꯗꯒꯤꯗꯤ ꯃꯉꯣꯟꯗ ꯊꯥꯛꯀꯗꯕ ꯉꯥ ꯆꯥꯛ ꯊꯥꯛꯄ ꯌꯥꯕ ꯃꯆꯜꯁꯤꯡ ꯑꯗꯣ ꯁꯤ ꯊꯥꯛꯑꯒꯗꯤ ꯈ꯭ꯋꯥꯏꯗꯒꯤ ꯍꯥꯎꯒꯅꯤ ꯁꯤ ꯊꯥꯛꯑꯒꯗꯤ ꯈ꯭ꯋꯥꯏꯗꯒꯤ ꯇꯧꯒꯅꯤ ꯇꯥꯛꯑꯦ ꯑꯗꯣ ꯉꯁꯥꯏꯒꯤ ꯑꯩꯅ ꯊꯣꯡꯗꯤ ꯊꯣꯡꯉꯒ ꯑꯩꯁꯦ ꯍꯣꯔꯦꯟ ꯆꯥꯕ ꯌꯥꯗ꯭ꯔꯒꯗꯤ ꯀꯃꯥꯏꯅ ꯇꯧꯅꯤ ꯑꯅ ꯑꯩꯁꯦ ꯃꯨꯟꯅ ꯈꯟꯂꯒ ꯑꯩꯁꯦ ꯍꯡꯉꯥ ꯀꯥꯟꯗ ꯉꯁꯥꯏꯒꯤ ꯍꯥꯎꯒꯗꯕ ꯄꯣꯠꯁꯤꯡ ꯑꯁꯦ ꯍꯥꯞꯆꯤꯟꯂꯦ ꯍꯥꯞꯆꯤꯟꯂꯒ ꯑꯩꯅ ꯍꯥꯎꯅꯕ ꯐꯖꯅ ꯑꯩꯅ ꯍꯥꯏꯗꯤ ꯀꯟꯅ ꯁꯦꯝꯃꯦ ꯑꯩꯁꯦ ꯑꯗꯣ

ꯁꯦꯝꯕ ꯃꯇꯝꯁꯤꯗ ꯈꯔ ꯅꯪꯁꯤꯟꯕ ꯈꯔꯥ ꯃꯍꯤ ꯂꯥꯡꯕ ꯇꯧꯋꯦ ꯑꯗꯣ ꯇꯧꯕꯁꯤꯗ ꯑꯃꯨꯛꯀ ꯑꯃꯨꯛ ꯑꯁꯤꯗꯤ ꯃꯣꯏꯅ ꯊꯣꯡꯕꯒ ꯃꯥꯟꯅꯗꯦ ꯑꯩꯅ ꯊꯣꯡꯕꯁꯤꯒꯗꯤ ꯃꯥꯟꯅꯗ꯭ꯔꯦ ꯃꯣꯏꯅ ꯊꯣꯡꯕꯁꯤ ꯀꯃꯥꯏꯅ ꯇꯥꯗꯣꯏꯅꯣꯅ ꯑꯩꯁꯦ ꯈꯟꯂꯒ ꯑꯃꯨꯛ ꯍꯪꯉꯦ ꯍꯪꯉ ꯀꯟꯗ ꯃꯣꯏꯅ ꯇꯥꯛꯑꯦ ꯐꯖꯅ ꯑꯦ ꯈꯔꯥ ꯇꯣꯏꯅ ꯑꯣꯠꯂꯨ ꯃꯩ ꯇꯞꯅ ꯊꯥꯎ ꯃꯩꯅ ꯀꯟꯅ ꯊꯥꯔꯒꯗꯤ ꯃꯍꯥꯎ ꯋꯥꯠꯂꯤ ꯇꯞꯅ ꯂꯤꯔꯤ ꯂꯤꯔꯤ ꯊꯥꯎ ꯍꯥꯏꯗꯅ ꯁꯨꯃꯥꯏꯅ ꯐꯖꯅ ꯃꯣꯏꯅ ꯇꯥꯛꯄꯤꯔ ꯀꯥꯟꯗ ꯑꯩꯅ ꯑꯩꯅ ꯊꯣꯡꯉꯤꯕ ꯑꯩꯒꯤ ꯍꯦꯟꯖꯥꯡꯗꯣ ꯑꯩꯅ ꯍꯩꯁꯤꯡꯕ ꯃꯑꯣꯡꯗ ꯑꯣꯟꯊꯣꯛꯑꯒ ꯑꯩꯅ

ꯇꯧꯋꯦ